ꯍꯜꯂꯣ ꯗꯨꯀꯥꯟ ꯃꯄꯨꯗꯨꯔꯣ ꯁꯤꯕꯣ ꯍꯧꯖꯤꯛ ꯀꯣꯕꯤ ꯀꯦ ꯖꯤꯗ ꯀꯌꯥ ꯄꯤꯔꯤꯃꯣ ꯑꯥꯜꯂꯨ ꯀꯦ ꯖꯤꯗꯅ ꯀꯌꯥ ꯄꯤꯕ ꯈꯥꯃꯦꯟ ꯀꯦ ꯖꯤꯗꯅ ꯀꯌꯥ ꯑꯗꯨꯒ ꯍꯧꯖꯤꯛ ꯈꯣꯡꯗ꯭ꯔꯨꯝ ꯀꯦ ꯖꯤ ꯃꯈꯥꯏꯃꯨꯛꯀꯤ ꯑꯗꯨꯅ ꯀꯌꯥꯃꯨꯛ ꯄꯤꯕ ꯃꯆꯥꯗꯣ ꯑꯗꯨꯗ ꯂꯨꯄꯥ ꯇꯥꯔꯥꯒꯤ ꯐꯗꯤꯒꯣꯝꯗꯤ ꯇꯝꯕꯔꯣ ꯅꯣꯏ ꯗꯨꯀꯥꯟꯗꯨꯕꯣ ꯑꯗꯨ ꯍꯧꯖꯤꯛ ꯍꯧꯖꯤꯛ ꯃꯥꯏꯔꯦꯟꯅ ꯀꯦ ꯖꯤꯗ ꯀꯌꯥ ꯄꯤꯔꯤꯕ ꯑꯗꯨꯒ ꯍꯪꯒꯤꯝ ꯃꯄꯨꯟ ꯑꯃꯗꯅ ꯀꯌꯥ ꯄꯤꯔꯤꯃꯣ ꯍꯧꯖꯤꯛꯄꯣ ꯑꯩꯁꯤ ꯑꯗꯨꯝ ꯈꯔ ꯈꯔ ꯂꯧꯒꯗꯕ ꯏꯃꯨꯡ ꯃꯅꯨꯡꯒꯤ ꯆꯥꯅ ꯊꯛꯅꯕ ꯂꯧꯒꯦ ꯇꯧꯕꯅꯤꯗ ꯑꯗꯨ ꯍꯧꯖꯤꯛ ꯅꯪꯒꯤ ꯗꯨꯀꯥꯟꯗꯨꯕꯨ ꯍꯣꯜꯁꯦꯜ ꯗꯨꯀꯥꯟꯂꯣ ꯍꯧꯖꯤꯛ ꯂꯩꯕꯤꯔꯤꯗꯨꯕꯣ ꯑꯗꯨꯗꯤ ꯑꯗꯨ ꯂꯧꯕ ꯂꯥꯛꯑꯒꯦ ꯑꯩ ꯑꯩꯁꯦ ꯍꯌꯦꯡ ꯅꯨꯃꯤꯗꯥꯡ ꯋꯥꯏꯔꯝ ꯂꯥꯛꯑꯒꯦ ꯃꯥꯏꯔꯦꯟ ꯀꯦ ꯖꯤ ꯑꯃ ꯑꯥꯜꯂꯨ ꯀꯦ ꯖꯤ ꯑꯃ ꯍꯪꯒꯥꯝ ꯃꯄꯨꯟ ꯑꯃ ꯐꯗꯤꯒꯣꯝ ꯂꯨꯄꯥ ꯇꯔꯥ ꯑꯗꯨꯒ ꯈꯣꯡꯗ꯭ꯔꯨꯝ ꯀꯦ ꯖꯤ ꯃꯈꯥꯏ ꯑꯝ ꯃꯆꯥ ꯑꯄꯤꯛꯄꯗꯣ ꯑꯗꯨꯒ ꯈꯥꯃꯦꯟ ꯀꯦ ꯖꯤ ꯑꯃ ꯑꯗꯨꯒ ꯍꯋꯥꯏ ꯊ꯭ꯔꯥꯛꯇꯤ ꯍꯋꯥꯏ ꯊ꯭ꯔꯥꯛꯁꯨ ꯂꯩꯕ꯭ꯔꯣ ꯑꯗꯨꯗꯤ ꯍꯌꯦꯡ ꯁꯣꯏꯗꯅ ꯑꯗꯨꯝ ꯂꯧꯕ ꯂꯥꯛꯑꯒꯦ ꯑꯩ ꯑꯗꯨꯒ ꯑꯩꯒꯤ ꯂꯧꯒꯗꯕ ꯀꯦ ꯖꯤ ꯃꯁꯤꯡꯗꯨꯁꯨ ꯑꯗꯨꯝ ꯂꯥꯛꯑꯒ ꯑꯗꯨꯝ ꯍꯥꯏꯅꯔꯁꯤ ꯍꯌꯦꯡ ꯄꯩꯁꯥ ꯄꯨꯔꯒ ꯂꯥꯛꯑꯒꯦ ꯑꯗꯨꯗꯤ ꯐꯔꯦ ꯊꯝꯃꯒꯦꯀꯣ